ꯑꯩꯅ ꯂꯩꯖꯔꯤꯕ ꯀꯛꯆꯤꯡ ꯂꯝꯗꯝ ꯑꯁꯤꯗꯗꯤ ꯂꯩꯇꯦ ꯈꯔ ꯆꯠꯂꯒ ꯏꯃꯐꯥꯜ ꯁꯍ꯭꯭ꯔꯒꯨꯝꯕꯗꯗꯤ ꯂꯩ ꯍꯣꯇꯦꯜ ꯑꯇꯥꯡ ꯑꯇꯥꯡꯕ ꯑꯐꯥꯎ ꯑꯐꯥꯎꯕ ꯃꯌꯥꯝ ꯑꯃꯗ ꯒꯥꯏꯗ ꯂꯣꯏꯅ ꯊꯝꯃꯒ ꯂꯩ ꯃꯣꯏꯅ ꯉꯥꯡꯅꯕ ꯂꯣꯟꯗꯤ ꯑꯗꯨꯝ ꯍꯤꯟꯗꯤꯅ ꯅꯝꯅꯗꯤ ꯉꯥꯡꯅꯩ ꯑꯗꯨ ꯑꯣꯏꯔꯒꯁꯨ ꯃꯥꯂꯦꯝꯗ ꯐꯥꯎꯔ ꯐꯥꯎꯔꯕ ꯉꯥꯡꯅꯔꯤꯕ ꯏꯪꯂꯤꯁ ꯑꯗꯨꯗꯒꯤ ꯂꯣꯟ ꯑꯅꯝꯕ ꯈꯔ ꯀꯃꯟ ꯑꯣꯏꯅ ꯉꯥꯡꯅꯕ ꯃꯈꯩꯗꯤ ꯂꯣꯏꯅ ꯍꯩ ꯑꯗꯨ